ꯑꯩꯈꯣꯏꯒꯤ ꯂꯩꯀꯥꯏꯒꯤ ꯍꯦꯟ ꯁꯦꯟꯇ꯭ꯔꯁꯤꯡꯗ ꯀ꯭ꯂꯤꯅꯤꯝꯁꯤꯡꯗ ꯃꯃꯥ ꯑꯣꯏꯕꯤꯁꯤꯡ ꯌꯦꯡꯁꯤꯟꯅꯉꯥꯏ ꯗꯃꯛꯇ ꯁ꯭ꯔꯀꯥꯔꯅ ꯑꯁꯥ ꯑꯁꯥꯁꯤꯡ ꯊꯝꯗꯨꯅ ꯃꯃꯥ ꯑꯣꯏꯕꯤꯁꯤꯡꯕꯨ ꯌꯦꯟꯁꯤꯟꯅꯕ ꯌꯥꯝꯅ ꯀꯟꯅ ꯏꯟꯁꯇ꯭ꯔꯛꯁꯟ ꯄꯤꯔꯒ ꯊꯝꯃꯤ ꯂꯣꯏꯅꯅ ꯑꯉꯥꯡꯁꯤꯡ ꯑꯗꯨꯁꯨ ꯄꯣꯛꯂꯛꯄ ꯃꯇꯝꯗ ꯗꯣꯛꯇ꯭ꯔ ꯅꯔ꯭ꯁꯁꯤꯡꯅ ꯕꯦꯛꯁꯤꯅꯦꯁꯟ ꯄꯤ ꯑꯃꯁꯨꯡ ꯃꯤꯔꯣꯟꯕꯤ ꯑꯗꯨ ꯆꯥꯅꯉꯥꯏ ꯍꯤꯗꯥꯛ ꯂꯥꯡꯊꯛ ꯑꯃꯁꯨꯡ ꯂꯅ꯭ꯁꯁꯤꯡ ꯐ꯭ꯔꯤꯗ ꯄꯤ ꯑꯗꯨ ꯄꯣꯛꯂꯤꯕ ꯑꯉꯥꯡ ꯑꯗꯨꯅ ꯀꯔꯤꯒꯨꯝꯕ ꯑꯍꯥꯟꯕ ꯑꯣꯏꯔꯒꯗꯤ ꯁ꯭ꯔꯀꯥꯔꯒꯤ ꯃꯥꯏꯀꯩꯗꯒꯤ ꯇꯣꯉꯥꯟꯕ ꯏ꯭ꯁꯀꯤꯝ ꯂꯨꯄꯥ ꯂꯤꯁꯤꯡ ꯑꯃ ꯄꯤ ꯑꯗꯨꯒ ꯂꯣꯏꯅꯅ ꯀꯔꯤꯒꯨꯝꯕ ꯈꯨꯡꯒꯪꯗ ꯌꯥꯝꯅ ꯂꯥꯞꯄ ꯑꯣꯏꯔꯒꯗꯤ ꯁ꯭ꯔꯀꯥꯔꯒꯤ ꯃꯥꯏꯀꯩꯗꯒꯤ ꯍꯣꯁꯄꯤꯇꯥꯜꯒꯤ ꯃꯥꯏꯀꯩꯗꯒꯤ ꯑꯦꯝꯕꯨꯂꯦꯁꯅ ꯑꯉꯥꯡ ꯑꯃꯁꯨꯡ ꯃꯃꯥ ꯑꯗꯨꯕꯨ ꯄꯨꯟꯅ ꯊꯤꯜꯂꯒ ꯐꯖꯅ ꯊꯝꯕꯒꯤ ꯊꯤꯜꯂꯨꯕꯒꯤ ꯈꯨꯗꯣꯡꯆꯥꯕꯁꯨ ꯐꯪꯍꯜꯂꯤ ꯑꯗꯨꯒ ꯃꯇꯝ ꯃꯇꯝꯒꯤ ꯑꯣꯏꯅ ꯃꯤꯔꯣꯟꯕꯤꯁꯤꯡ ꯑꯗꯨꯁꯨ ꯇꯤꯇꯥꯅꯁ ꯀꯥꯞꯊꯣꯛꯄ ꯑꯃꯁꯨꯡ ꯍꯤꯗꯥꯛ ꯀꯥꯞꯄꯒꯤ ꯈꯨꯗꯣꯡꯆꯥꯕꯁꯨ ꯐꯪꯍꯜꯂꯤ